ꯃꯅꯤꯄꯨꯔ ꯂꯣꯟ ꯑꯁꯤ ꯃꯩꯇꯩ ꯂꯣꯟ ꯍꯥꯏꯅ ꯈꯪꯅꯩ ꯃꯩꯇꯩ ꯂꯣꯟ ꯑꯁꯤ ꯁꯪꯁꯀ꯭ꯔꯤꯠ ꯂꯦꯟꯒꯨꯋꯦꯖꯇꯥꯒꯤꯁꯨ ꯏꯟꯐ꯭ꯂꯨꯟꯁ ꯇꯧꯏ ꯃꯣꯏꯒꯤ ꯋꯥꯀꯥꯕꯨꯂꯔꯔꯤ ꯑꯦꯟ ꯂꯤꯇ꯭ꯔꯦꯁꯤ ꯏꯁꯇꯥꯏꯜꯁ ꯑꯗꯨ ꯕꯦꯡꯒꯜ ꯑꯃꯁꯨꯡ ꯑꯁꯥꯝꯗꯒꯤꯁꯨ ꯏꯟꯐ꯭ꯂꯨꯌꯦꯟꯁ ꯇꯧꯏ ꯃꯈꯣꯏꯒꯤ ꯂꯤꯇꯔꯦꯁꯤ ꯁ꯭ꯇꯥꯏꯜꯁꯤꯡ ꯑꯃꯁꯨꯡ ꯍꯤꯁꯇꯣꯔꯤꯀꯦꯜ ꯏꯟꯇꯔꯦꯛꯁꯟ ꯂꯩꯅꯔꯛꯄꯒꯤ ꯍꯧꯖꯤꯛ ꯆꯥꯎꯈꯠꯄꯒꯤ ꯃꯇꯨꯡ ꯏꯟꯅ ꯏꯪꯂꯤꯁ ꯂꯦꯟꯒ꯭ꯋꯦꯖꯇꯒꯤꯁꯨ ꯏꯟꯐ꯭ꯂꯨꯏꯟ ꯇꯧꯏ